ꯕꯣꯂꯤꯋꯨꯠꯇ ꯂꯩꯔꯤꯕ ꯑꯩꯈꯣꯏꯒꯤ ꯇꯧꯔꯤꯁꯤ ꯃꯇꯝ ꯃꯇꯝꯒꯤ ꯖꯒꯣꯏ ꯁꯥꯕꯤꯁꯤꯡꯅ ꯃꯣꯏꯒꯤ ꯕꯣꯂꯤꯋꯨꯠꯀꯤ ꯖꯒꯣꯏꯁꯤꯡꯗꯨ ꯌꯦꯡꯗꯅ ꯍꯥꯏꯕꯗꯤ ꯃꯣꯏꯒꯤ ꯃꯇꯝ ꯃꯇꯝꯒꯤ ꯑꯑꯣꯟ ꯑꯑꯣꯟꯕꯁꯦ ꯑꯩꯈꯣꯏ ꯀꯌꯥ ꯑꯃ ꯃꯣꯏꯅ ꯑꯅꯧꯕ ꯀꯌꯥ ꯑꯃꯁꯨ ꯇꯝꯃꯦ ꯑꯗꯨ ꯅꯠꯇ꯭ꯔꯒ ꯖꯒꯣꯏ ꯁꯥꯕꯤꯁꯤꯡ ꯑꯗꯒꯤ ꯕꯣꯂꯤꯋꯨꯠꯀꯤ ꯑꯦꯛꯇꯔ ꯑꯦꯛꯇ꯭ꯔꯁꯤꯡ ꯃꯣꯏꯁꯦ ꯍꯥꯏꯕꯗꯤ ꯃꯣꯏꯒꯤ ꯇꯧꯔꯤꯗꯨ ꯇꯧꯕꯁꯨ ꯀꯌꯥꯃꯔꯨꯝ ꯌꯥꯎꯋꯤ ꯕꯣꯂꯤꯋꯨꯠꯇꯤ ꯃꯁꯤ ꯀꯌꯥꯃꯔꯨꯝ ꯑꯃꯅ ꯕꯣꯂꯤꯋꯨꯠꯇ ꯌꯥꯝꯅ ꯊꯤꯅ ꯑꯗꯨꯒ ꯑꯩꯈꯣꯏꯒꯤ ꯏꯕꯔꯒ꯭ꯔꯤꯟ ꯑꯣꯏꯗꯨꯅ ꯂꯩꯔꯤꯕ ꯄꯣꯠ ꯑꯁꯤꯗꯅ ꯍꯥꯏꯕꯗꯤ ꯃꯅꯤꯄꯨꯔꯒꯤ ꯔꯥꯁ ꯂꯤꯂꯥ ꯖꯒꯣꯏ ꯀꯊꯛꯀꯂꯤꯒꯤ ꯖꯒꯣꯏꯒꯨꯝꯕ ꯑꯗꯨꯒ ꯀꯩꯒꯨꯝꯕ ꯑꯇꯣꯞꯄ ꯀꯌꯥ ꯑꯃ ꯂꯩꯔꯤ ꯖꯒꯣꯏ ꯃꯌꯥꯝ ꯑꯃ ꯂꯩꯌꯦ ꯑꯗꯨꯒ ꯃꯣꯏ ꯇ꯭ꯔꯥꯏꯕꯦꯜꯁꯤꯡꯒꯤ ꯕꯦꯝꯕꯨ ꯍꯧ ꯆꯣꯡꯕ ꯕꯦꯝꯕꯨ ꯗꯥꯟꯁ ꯀꯥꯏꯅ ꯂꯩꯔꯤꯕ ꯁꯨꯝꯕꯁꯦ ꯁꯨꯝꯕꯁꯤꯅꯤ ꯖꯒꯣꯏ ꯁꯥꯕꯁꯤꯡꯅ ꯇꯧꯔꯤꯁꯦ